ꯁꯤ ꯑꯩꯈꯣꯏꯒꯤ ꯀꯦꯕ ꯁꯥꯔꯚꯤꯁ ꯕꯨꯛ ꯄꯤꯕꯗꯣ ꯅꯠꯇ꯭ꯔꯣ ꯑꯩꯈꯣꯏꯁꯦ ꯏꯝꯐꯥꯜ ꯇꯨ ꯒꯧꯍꯥꯇꯤ ꯐꯥꯎꯕꯒꯤ ꯖꯔꯅꯤ ꯑꯃ ꯆꯠꯀꯗꯕꯅꯦ ꯑꯗꯣ ꯑꯩꯈꯣꯏ ꯃꯤ ꯃꯉꯥꯃꯨꯛ ꯆꯠꯀꯗꯕꯅꯦ ꯑꯗꯨꯒ ꯂꯝꯁꯥꯡ ꯆꯠꯄꯗ ꯑꯁꯣꯏ ꯑꯉꯥꯝ ꯌꯥꯎꯗꯅꯕ ꯈꯔ ꯐꯕ ꯒꯥꯔꯤ ꯍꯥꯏꯗꯤ ꯃꯔꯛꯇ ꯌꯥꯔꯛ ꯈꯣꯠꯂꯛꯇꯕ ꯇꯧꯔꯣꯏꯗꯕ ꯒꯥꯔꯤ ꯑꯣꯏꯅ ꯄꯥꯝꯖꯩ ꯐꯣꯔꯆꯨꯅꯔꯒꯨꯝꯕ ꯑꯗꯨꯒꯨꯝꯕ ꯑꯇꯥꯡꯕꯗ ꯍꯥꯏꯇꯥꯔꯦ

ꯑꯩꯈꯣꯏꯒꯤ ꯃꯤꯁꯦ ꯍꯧꯖꯤꯛ ꯃꯤ ꯃꯉꯥꯃꯨꯛ ꯆꯠꯄꯁꯤꯗ

ꯑꯗꯣ ꯍꯌꯦꯡ ꯑꯌꯨꯛ ꯐꯥꯎꯕꯗ ꯑꯗꯨꯝ ꯃꯣꯔꯅꯤꯡꯗ ꯑꯩꯈꯣꯏꯒꯤ ꯆꯠꯄ ꯍꯧꯅꯕꯒꯤꯗꯃꯛꯇꯁꯨ ꯁꯤꯟꯕꯤꯔꯛꯑꯣ